ꯑ ꯁꯥꯔ ꯑꯥ ꯍꯜꯂꯣ ꯁꯥꯔ ꯁꯤꯕꯨ ꯑꯁꯤ ꯀꯛꯆꯤꯡꯒꯤ ꯁꯪꯒꯣꯝ ꯌꯣꯟꯕ ꯗꯨꯀꯥꯟꯗꯣ ꯑꯣꯏꯕꯤꯔꯕꯣ ꯑꯣ ꯑꯩꯁꯦ ꯂꯨꯍꯣꯡꯕ ꯑꯃ ꯊꯣꯛꯄ ꯑꯗꯨꯗ ꯁꯉꯣꯝ ꯈꯔꯥ ꯂꯧꯖꯅꯤꯡꯕ ꯑꯗꯣ ꯁꯪꯒꯣꯝꯁꯦ ꯃꯃꯜ ꯀꯌꯥꯃꯨꯛ ꯂꯩꯒꯦ ꯑꯗꯨꯗꯒꯤ ꯁꯪꯒꯣꯝ ꯁꯅꯥꯁꯨ ꯈꯔ ꯄꯥꯝꯕ ꯃꯃꯜ ꯍꯥꯏꯐꯦꯠ ꯍꯥꯏꯕꯤꯔꯛꯎꯅꯦ ꯂꯤꯇ꯭ꯔꯗ ꯑꯣꯏꯅ ꯆꯠꯄ ꯂꯨꯍꯣꯡꯕ ꯑꯃꯒꯤꯅꯤꯅ ꯈꯔꯗꯤ ꯁꯨꯝ ꯄꯥꯝꯃꯦ ꯍꯥꯏꯇꯥꯔꯦ ꯂꯨꯍꯣꯡꯕꯁꯦ ꯈꯔꯁ ꯆꯥꯎꯅ ꯇꯧꯕꯅꯤꯅ ꯂꯤꯇ꯭ꯔꯁꯦ ꯇꯔꯨꯛ ꯇꯔꯦꯠ ꯃꯨꯛ ꯂꯧꯖꯅꯤꯡꯏ ꯅꯨꯃꯤꯠꯁꯤ ꯌꯨꯝꯁꯀꯩꯁ ꯅꯨꯃꯤꯠꯇ ꯑꯣꯏꯅ ꯂꯥꯛꯑꯒꯦ ꯂꯨꯍꯣꯡꯕꯁꯤꯅ ꯏꯔꯥꯏ ꯑꯣꯏꯕꯅꯦꯕꯀꯣ ꯍꯩꯖꯤꯡꯄꯣꯠ ꯅꯪꯅꯉꯥꯏ ꯂꯧ ꯂꯥꯛꯑꯒꯦ ꯍꯣꯏ ꯍꯣꯏ ꯎꯝ ꯁꯪꯒꯣꯝ ꯁꯅꯥꯁꯨ ꯈꯔ ꯄꯥꯝꯃꯦ ꯁꯪꯒꯣꯝ ꯁꯅꯥꯁꯦꯃꯨꯛ ꯀꯌꯥꯃꯨꯛ ꯃꯃꯜꯁꯦ ꯀꯌꯥꯃꯨꯛ ꯂꯩꯒꯦ ꯑꯣ ꯁꯅꯥꯁꯦ ꯀꯧꯇꯥ ꯀꯌꯥ ꯍꯥꯏꯁꯤꯒꯦ ꯑꯩꯕꯣ ꯀꯧꯇꯥ ꯃꯣꯏꯅ ꯍꯥꯏꯕꯗꯗꯤ ꯀꯨꯟꯃꯨꯛꯇꯨ ꯉꯔꯥꯡ ꯍꯥꯏꯕꯤꯔꯛꯑꯦꯕ ꯑꯩꯈꯣꯏ ꯈꯪꯅꯕ ꯗꯨꯀꯥꯟ ꯂꯩꯔꯒꯗꯤ ꯏꯕꯦꯝꯃ ꯅꯪꯅ ꯈꯔ ꯍꯥꯏꯅꯕꯤꯔꯑꯣ ꯍꯥꯏꯅ ꯍꯥꯏꯔꯥꯛꯄ ꯑꯗꯨꯗ ꯁꯨꯝ ꯑꯩꯁꯨ ꯃꯣꯏꯁꯦ ꯀꯌꯥꯃꯨꯛ ꯂꯧꯗꯣꯏꯅꯣ ꯍꯥꯏꯗꯨꯗ ꯃꯣꯏ ꯑꯗꯨꯝ ꯁꯨꯝ ꯍꯪꯖ꯭ꯔꯛꯄꯅꯤ ꯃꯃꯜꯗꯣ ꯍꯥꯏꯐꯦꯠ ꯍꯪꯕꯤꯔꯛꯑꯣ ꯍꯥꯏꯕꯗꯨꯗ ꯍꯣꯍꯣꯏ ꯑꯩꯁꯨ ꯑꯗꯣ ꯍꯩꯖꯤꯡꯄꯣꯠ ꯅꯪꯅꯕ ꯑꯩꯁꯨ ꯃꯄꯨꯗꯨꯒ ꯑꯩꯒꯁꯨꯝ ꯂꯣꯏꯅꯔꯒ ꯂꯥꯛꯑꯒꯦ ꯏꯅꯝꯃꯗꯨꯒ

ꯍꯣꯍꯣꯏ ꯗꯨꯀꯥꯟꯗꯨꯗ ꯑꯗꯨꯝ ꯎꯝ ꯗꯨꯀꯥꯟ ꯈꯪꯕ ꯑꯣꯏꯅ ꯁꯨꯝ ꯂꯥꯛꯑꯒꯦ ꯑꯥ ꯍꯏ ꯑꯣ ꯂꯩꯀꯥꯏꯗꯣ ꯍꯥꯏꯐꯦꯠ ꯑꯥ ꯂꯩꯀꯀꯥꯏꯗꯣ ꯁꯨꯨꯝ ꯍꯥꯏꯕꯤꯔꯛꯑꯣ ꯂꯩꯀꯥꯏꯗꯣ ꯍꯥꯏꯐꯦꯠ ꯍꯥꯏꯕꯤꯔꯛꯑꯣ ꯍꯌꯦꯡ ꯂꯥꯛꯄꯗ ꯈꯪꯅꯅꯕ ꯊꯤꯟꯅꯕ ꯋꯥꯗꯅꯕ ꯑꯣ ꯁꯥꯔꯒꯤ ꯃꯤꯡꯗꯤ ꯎꯝ ꯑꯣ ꯍꯣꯏ ꯍꯣꯏ ꯑꯗꯨꯃꯥꯏꯅ ꯂꯥꯛꯑꯒꯦ ꯏꯅꯝꯃꯒ ꯍꯣꯏ ꯍꯣꯏ ꯐꯣꯟ ꯇꯧꯖꯔꯛꯀꯦ ꯁꯥꯔꯒꯤ ꯐꯣꯟ ꯅꯝꯕꯔꯗꯨꯁꯨ ꯁꯨꯝ ꯍꯥꯏꯕꯤꯔꯛꯑꯣ

ꯍꯣꯏ ꯍꯣꯏ ꯎꯝ